ꯍꯧꯖꯤꯛꯀꯤ ꯑꯉꯥꯡꯈꯩꯁꯤꯗꯤ ꯁꯥꯟꯅꯕ ꯌꯥꯝ ꯋꯥꯠꯂꯦ ꯑꯗꯨꯅ ꯑꯉꯥꯡ ꯃꯣꯏꯒꯤꯗꯃꯛꯇ ꯑꯩꯈꯣꯏꯅ ꯁꯥꯟꯅꯅꯉꯥꯏꯗꯃꯛꯇ ꯆꯤꯜꯗ꯭ꯔꯦꯟ ꯄꯥꯛꯀꯨꯝꯕ ꯃꯌꯥꯝ ꯑꯃ ꯁꯥꯕꯤꯕ ꯑꯗꯩ ꯑꯍꯥꯡꯕ ꯃꯐꯝꯁꯤꯡꯗ ꯑꯉꯥꯡꯒꯤ ꯁꯥꯟꯅꯅꯕ ꯄꯣꯠ ꯃꯌꯥꯝ ꯑꯃ ꯏꯀ꯭ꯌꯤꯞꯃꯦꯟ ꯃꯌꯥꯝ ꯍꯥꯞꯄꯒ ꯁꯥꯟꯅꯍꯜꯂꯗꯤ ꯑꯗꯨꯃꯥꯏꯅ ꯇꯧꯔꯗꯤ ꯐꯅꯤ